ꯑꯈꯟꯅꯅ ꯑꯩꯅ ꯂꯥꯏ ꯌꯦꯛꯄꯗꯤ ꯂꯩꯈꯤꯗꯦ ꯑꯗꯨꯕꯨ ꯑꯩꯅ ꯁ꯭ꯀꯨꯜ ꯇꯝꯃꯤꯉꯩ ꯃꯇꯃꯗ ꯂꯥꯏ ꯌꯦꯛꯄ ꯌꯥꯎꯋꯤ ꯑꯗꯨꯗ ꯏꯃꯥꯟꯅꯕ ꯏꯃꯥꯟꯅꯕꯤꯅ ꯌꯥꯝꯅ ꯐꯖꯩ ꯈꯣꯠꯂꯤ ꯍꯥꯏꯅ ꯐꯖꯩ ꯍꯥꯏꯅ ꯊꯥꯒꯠꯂꯛꯄꯁꯨ ꯌꯥꯎꯋꯦ ꯏꯝꯥ ꯏꯄꯥ ꯅꯁꯨ ꯌꯥꯝꯅ ꯍꯩ ꯈꯣꯠꯂꯤ ꯍꯥꯏꯅ ꯊꯥꯒꯠꯄꯤꯔꯛꯄꯁꯨ ꯌꯥꯎꯋꯦ